ꯑꯩꯅ ꯆꯠꯅꯤꯡꯕ ꯃꯐꯝ ꯐꯥꯎꯕ ꯑꯩꯒꯤ ꯃꯐꯝꯗꯨ ꯌꯧꯔꯦ ꯑꯗꯣ ꯌꯥꯝꯅ ꯍꯔꯥꯎꯖꯩ ꯊꯤꯜꯂꯝꯕꯒꯤꯗꯃꯛꯇ ꯑꯗꯣ ꯕꯔꯥꯗꯨ ꯀꯌꯥ ꯇꯥꯔꯦ ꯂꯤꯁꯤꯡ ꯑꯃ ꯇꯥꯔꯦ ꯂꯤꯁꯤꯡ ꯑꯃ ꯇꯥꯔꯕꯅꯤꯅ ꯑꯩꯒꯤ ꯀꯦꯁ ꯑꯣꯏꯅ ꯌꯥꯎꯔꯛꯇꯔꯦ ꯑꯩ ꯖꯤꯄꯦꯗ ꯑꯣꯏꯅ ꯀꯥꯞꯄꯒꯦ ꯌꯥꯝ ꯍꯔꯥꯎꯖꯩ ꯑꯩꯒꯤ ꯃꯐꯝꯗꯨ ꯌꯧꯔꯐꯥꯎꯕ ꯊꯤꯟꯕꯤꯕꯒꯤꯗꯃꯛꯇ